ꯍꯂꯣ ꯁꯤ ꯁꯥꯟꯇꯤ ꯇꯦꯛꯁꯤ ꯅꯠꯇꯔꯣ ꯑꯩ ꯀꯛꯆꯤꯡ ꯈꯨꯟꯌꯥꯏꯗꯒꯤꯅꯤ ꯑꯩꯒꯤ ꯃꯤꯡ ꯀꯦꯜꯕꯤꯟ ꯀꯧꯏ ꯑꯩ ꯍꯨꯔꯦꯟ ꯅꯨꯡꯊꯤꯜ ꯄꯨꯡ ꯑꯅꯤ ꯇꯥꯔꯛꯄ ꯑꯗꯨꯗ ꯀꯥꯟꯆꯤꯄꯨꯔꯗ ꯆꯠꯀꯅꯤ ꯀꯥꯟꯆꯤꯄꯨꯔꯗ ꯆꯠꯄ ꯑꯗꯨꯗ ꯀꯦꯞ ꯑꯃ ꯄꯥꯝꯃꯦ ꯑꯗꯣ ꯑꯩꯅ ꯆꯠꯄ ꯃꯇꯝꯗ ꯑꯩꯒꯤ ꯄꯣꯠ ꯆꯩ ꯈꯔꯁꯨ ꯄꯨꯒꯅꯤ ꯑꯗꯣ ꯑꯩ ꯃꯤ ꯇꯔꯨꯛ ꯆꯟꯕ ꯀꯦꯞ ꯑꯃ ꯄꯤꯝꯃꯦ ꯍꯨꯔꯦꯟ ꯅꯨꯡꯊꯤꯜ